ꯀꯦꯃꯔꯥꯗ ꯑꯈꯣꯏ ꯑꯩꯅ ꯃꯔꯨꯑꯣꯏꯅ ꯁꯨꯝ ꯑꯩꯅ ꯀꯦꯞꯆꯔ ꯇꯧꯕ ꯄꯥꯝꯖꯔꯤꯁꯦ ꯅꯝꯖꯔꯤꯁꯦ ꯃꯦꯟꯂꯤ ꯑꯩꯈꯣꯏꯒꯤ ꯗꯨꯝ ꯗꯦꯂꯤ ꯗꯦ ꯇꯨ ꯗꯦ ꯑꯦꯛꯇꯤꯕꯤꯇꯤꯒꯤ ꯖꯨꯝ ꯆꯥ ꯑꯃ ꯊꯛꯄ ꯑꯣꯏꯔꯁꯨ ꯑꯗꯒꯤ ꯑꯍꯟꯁꯤꯡꯒꯤ ꯑꯗꯒꯤ ꯑꯩꯈꯣꯏꯒꯤ ꯀꯣꯂꯨꯞꯀꯤ ꯑꯉꯥꯡ ꯌꯨꯝꯒꯤ ꯑꯉꯥꯡꯁꯤꯡꯁꯤꯒꯤ ꯃꯣꯏꯒꯤ ꯆꯠꯄ ꯍꯩꯔꯛꯄꯒꯤ ꯑꯗꯒꯤ ꯅꯨꯡꯇꯤꯒꯤ ꯃꯣꯏꯒꯤ ꯗꯦꯂꯤ ꯑꯦꯛꯇꯤꯕꯤꯇꯤꯁꯤꯡꯗꯣ ꯑꯗꯣ ꯑꯗꯨꯝ ꯅꯝꯃ ꯅꯝꯃꯒ ꯗ꯭ꯔꯥꯏꯞꯇ ꯍꯥꯄ ꯍꯥꯞꯄꯒ ꯊꯝꯃꯦ ꯃꯤꯅꯤꯡ ꯑꯩꯈꯣꯏꯅ ꯍꯌꯦꯡꯋꯥꯏ ꯑꯍꯟꯒ ꯑꯣꯏꯔꯑꯀꯥꯟꯗ ꯑꯗꯨ ꯗ꯭ꯔꯥꯏꯞꯇꯨꯗ ꯆꯪꯉꯒ ꯐꯣꯇꯣꯒ ꯌꯦꯡꯕꯗꯣ ꯗꯣ ꯊꯥꯏꯅꯒꯤ ꯑꯈꯣꯏꯅ ꯍꯨꯖꯤꯛ ꯑꯦꯛꯁꯄꯤꯔꯤꯌꯦꯟꯁ ꯇꯧꯈꯤꯕ ꯁꯦꯝ ꯍꯦꯄꯤꯅꯦꯁꯇꯣ ꯗꯨꯝ ꯈꯔꯗꯤ ꯐꯪꯒꯗꯧꯕ ꯃꯥꯜꯂꯦꯅ ꯈꯜꯂꯒ ꯑꯗꯨꯝ ꯑꯩ ꯏꯁꯥꯒꯤ ꯗꯦ ꯇꯨ ꯗꯦ ꯑꯦꯛꯇꯤꯕꯤꯇꯤ ꯁꯤꯅ ꯍꯦꯟꯅ ꯀꯦꯞꯆꯔ ꯇꯧꯖꯩ ꯑꯩꯗꯤ